ꯑꯩꯒꯤ ꯇ꯭ꯔꯤꯞ ꯍꯥꯏꯔꯒꯗꯤ ꯑꯩꯅ ꯊꯥ ꯑꯃ ꯖꯒꯣꯏ ꯆꯠꯂꯨꯕꯗꯨ ꯑꯩꯅ ꯈ꯭ꯋꯥꯏꯗꯒꯤ ꯅꯤꯡꯁꯤꯡꯅꯤꯉꯥꯏ ꯑꯣꯏꯕ ꯄꯣꯠ ꯑꯃꯅꯤ ꯃꯔꯝꯗꯤ ꯑꯩꯒꯤ ꯑꯦꯛꯁꯄ ꯑꯦꯠ ꯃꯔꯝꯗꯤ ꯀꯩꯒꯤꯅꯣ ꯑꯦꯛꯁꯄ꯭ꯔꯤꯌꯦꯟꯁ ꯇꯥꯟꯁꯜꯂꯤ ꯃꯤ ꯏꯟꯇꯔꯦꯛꯁꯟ ꯇꯧꯕ ꯈꯣꯠꯄ ꯂꯣꯏꯅꯃꯛ ꯑꯦꯛꯁꯄꯔꯤꯑꯦꯟꯁ ꯌꯥꯝꯅ ꯐꯪꯕ ꯄꯣꯠ ꯑꯃ ꯑꯣꯏ